ꯍꯜꯂꯣ ꯀꯩ ꯌꯦꯡꯕꯤꯒꯗꯕ ꯁꯤꯁꯦ ꯃꯅꯤꯄꯨꯔꯤꯗ ꯑꯗꯨꯝ ꯃꯅꯤꯄꯨꯔꯒꯤ ꯃꯤꯑꯣꯏꯁꯤꯡ ꯑꯗꯨꯝ ꯁꯤꯖꯟꯅꯕ ꯄꯩꯁꯥ ꯇꯨꯡꯐꯝ ꯁꯤꯁꯦ ꯂꯩꯕꯥꯛꯅ ꯁꯥꯕ ꯄꯣꯠꯅꯦꯕ ꯁꯤꯗ ꯑꯩꯈꯣꯏꯅ ꯂꯩꯕꯥꯛꯅ ꯁꯥꯔꯕ ꯃꯇꯨꯡꯗ ꯃꯆꯨ ꯈꯥꯔ ꯁꯪꯖꯜꯂꯒ ꯑꯩꯈꯣꯏꯅ ꯁꯥꯔꯤꯕ ꯄꯣꯠꯁꯤꯒꯤ ꯆꯥꯅ ꯆꯥꯅꯕ ꯃꯆꯨ ꯁꯪꯖꯜꯂꯒ ꯑꯩꯈꯣꯏꯅ ꯌꯣꯟꯕꯅꯤ ꯑꯗꯨꯒ ꯁꯤꯒꯤ ꯄꯩꯁꯥ ꯍꯥꯞꯐꯝꯁꯦ ꯁꯤꯒꯤ ꯃꯈꯥꯗ ꯑꯍꯣꯕ ꯑꯃꯥ ꯌꯥꯎꯔꯤꯁꯦ ꯁꯤꯗ ꯍꯥꯞꯆꯜꯂꯒ ꯑꯩꯈꯣꯏꯅ ꯇꯨꯡꯖꯟꯅꯤꯡꯕ ꯄꯩꯁꯥꯗꯣ ꯇꯨꯡꯖꯟꯕ ꯌꯥꯏ ꯁꯤꯗ ꯂꯩꯕꯥꯛꯀꯤ ꯑꯣꯏꯕꯅꯤꯅ ꯁꯤꯖꯟꯅꯕ ꯌꯥꯝꯅ ꯅꯨꯡꯉꯥꯏꯒꯅꯤ ꯑꯗꯨꯒ ꯍꯣꯏ ꯀꯥꯏꯕꯕꯨꯗꯤ ꯈꯔ ꯃꯐꯝ ꯆꯥꯗꯅ ꯊꯝꯃꯗꯤ ꯇꯥꯈꯤꯕꯕꯨꯗꯤ ꯀꯥꯏꯕꯗ ꯂꯩꯕꯥꯛꯀꯤ ꯑꯣꯏꯕꯅꯤꯅ ꯑꯗꯨꯝ ꯀꯥꯏꯈꯤꯒꯅꯤ ꯑꯗꯣ ꯀꯨꯏꯅ ꯆꯠꯄꯗꯤ ꯁꯤꯅ ꯑꯗꯨꯝ ꯍꯦꯟꯕꯅꯦ ꯌꯥꯔꯦ ꯂꯧꯖꯔꯣ ꯑꯗꯨꯝ ꯍꯣꯡꯅ ꯄꯤꯒꯦ ꯀꯌꯥ ꯑꯩꯒꯤ ꯃꯃꯜꯁꯦ ꯆꯥꯝꯃꯉꯥꯗ ꯌꯣꯟꯕꯅꯦ ꯑꯗꯣ ꯈꯔ ꯑꯗꯨꯝ ꯇꯥꯕꯤꯔꯒꯦ ꯅꯪ ꯀꯌꯥꯐꯧ ꯄꯤꯅꯤꯡꯉꯦ ꯍꯥꯏꯔꯣ ꯍꯣꯏ ꯌꯥꯏꯌꯦ ꯀꯩꯁꯨ ꯀꯥꯏꯗꯦꯁꯦ ꯌꯥꯝ ꯌꯥꯝ ꯁꯤꯠꯍꯧꯔꯒꯦ ꯑꯥ